ꯑꯥ ꯍꯜꯂꯣ ꯅꯨꯡꯉꯥꯏꯔꯤꯌꯦ ꯏꯇꯥꯎ ꯑꯩ ꯊꯣꯛꯂꯛꯄ ꯀꯨꯏꯗ꯭ꯔꯤꯌꯦ ꯉꯔꯥꯡ ꯅꯍꯥꯟ ꯊꯣꯛꯂꯛꯑꯦꯕꯀꯣ ꯑꯗꯨꯗꯨꯅ ꯀꯥꯏꯗꯅꯣꯝ ꯀꯣꯏꯕ ꯌꯥꯕ ꯃꯐꯝ ꯑꯃꯗ ꯀꯣꯏꯔꯨꯁꯤꯗꯅ ꯁꯤꯡꯗꯥ ꯗꯥꯝ ꯈꯣꯏ ꯈꯨꯒꯥ ꯗꯥꯝ ꯅꯠꯇ꯭ꯔꯒ ꯒꯦꯜꯖꯥꯡ ꯔꯤꯁꯣꯔꯠꯇꯣ ꯑꯗꯨ ꯌꯥꯝ ꯐꯖꯩ ꯍꯥꯏꯕ ꯄꯥꯎ ꯇꯥꯏꯌꯦ ꯑꯃꯨꯛꯇꯪ ꯀꯣꯏꯔꯨꯁꯤꯗꯅ ꯚꯥꯏ ꯑꯥ ꯈꯨꯒꯥ ꯗꯥꯝꯁꯨ ꯌꯥꯝ ꯐꯖꯩ ꯍꯥꯏꯌꯦ ꯃꯤꯁꯦ ꯚꯥꯏ ꯄꯨꯟꯕ ꯌꯥꯕ ꯑꯗꯨꯝ ꯅꯨꯡꯉꯥꯏꯕꯁꯤꯡ ꯑꯗꯨꯝ ꯄꯨꯜꯂꯁꯦ ꯑꯩꯈꯣꯏ ꯑꯍꯨꯝ ꯃꯔꯤ ꯑꯗꯨꯝ ꯆꯠꯈꯤꯁꯦ ꯅꯨꯡꯉꯥꯏ ꯖꯔꯅꯤꯗꯨ ꯅꯨꯡꯉꯥꯏꯅꯕ ꯑꯥ ꯍꯣꯏ ꯆꯠꯂꯨꯔꯁꯤ ꯆꯠꯂꯨꯔꯁꯤ ꯒꯥꯔꯤꯗꯨ ꯒꯥꯔꯤꯗꯨ ꯅꯪ ꯁꯤꯜꯂꯛꯑꯣ ꯚꯥꯏ ꯄꯩꯁꯥ ꯅꯨꯡꯁꯥꯗꯣ ꯑꯩ ꯇꯧꯔꯒꯦ ꯒꯥꯔꯤꯗꯨꯗꯤ ꯅꯪ ꯑꯗꯨꯝ ꯁꯤꯜꯂꯛꯑꯣ ꯅꯨꯡꯉꯥꯏꯒꯗꯕ ꯒꯥꯔꯤ ꯂꯥꯛꯂꯤꯕ ꯂꯥꯛꯂꯤꯕ ꯁꯟꯗꯦꯁꯦ ꯍꯣꯏ ꯌꯥꯏꯌꯦ ꯐꯒꯗꯕ ꯅꯪ ꯊꯤꯔꯛꯑꯣ ꯑꯗꯨꯒ ꯀꯩꯒꯤꯗꯣ ꯍꯟꯗꯛ ꯀꯃꯤꯡ ꯁꯟꯗꯦꯁꯦ ꯂꯥꯛꯂꯤꯕ ꯁꯟꯗꯦꯁꯦ ꯑꯩꯁꯨ ꯌꯥꯝ ꯀꯨꯏꯅꯁꯨ ꯂꯩꯔꯝꯂꯣꯏꯑꯕ ꯈꯔ ꯀꯣꯏꯔꯝꯃꯒ ꯑꯗꯨꯝ ꯆꯠꯈꯤꯒꯦꯕ

ꯆꯥꯕ ꯊꯛꯄ ꯀꯩꯀꯩꯗꯣ ꯆꯥꯕ ꯊꯛꯄ ꯀꯩꯀꯩꯗꯣ ꯑꯥꯗ ꯂꯣꯏ ꯇꯧꯔꯨꯔꯁꯦꯕ ꯁꯤꯗꯒꯤꯅꯦ ꯊꯣꯡ ꯊꯥꯛꯅꯕꯗꯨ ꯄꯨꯔꯒ ꯆꯠꯂꯦꯗꯅ ꯑꯗꯨꯒ ꯑꯥꯗ ꯑꯗꯨꯝ ꯇꯧꯔꯨꯔꯁꯦꯕ ꯌꯥꯏꯗꯅ ꯌꯥꯎꯗꯦ ꯌꯥꯎꯗꯦ ꯚꯥꯏ

ꯍꯣꯏ ꯍꯣꯏ ꯌꯥꯏ ꯌꯥꯏ